ꯁꯤ ꯑꯜ ꯍꯌꯥꯠꯀꯤ ꯑꯣꯏꯕꯤꯔꯕ꯭ꯔꯣ ꯑꯩ ꯀꯩꯅꯣꯝꯇ ꯍꯥꯏꯒꯦ ꯇꯧꯕ ꯑꯩ ꯉꯁꯥꯏ ꯁꯉꯥꯏꯌꯨꯝꯐꯝꯗꯒꯤꯅꯦ ꯑꯩ ꯉꯁꯥꯏ ꯑꯣꯗꯔ ꯑꯃꯈꯛ ꯇꯧꯖꯈꯤꯕꯅꯦ ꯑꯗꯣ ꯑꯣꯗꯔꯗꯣ ꯆꯤꯛꯀꯟ ꯕꯤꯔꯌꯥꯅꯤ ꯑꯗꯒꯤ ꯆꯤꯛꯀꯟ ꯂꯣꯂꯤꯄꯣꯞ ꯑꯗꯣ ꯈꯤꯇꯪ ꯈꯔ ꯑꯗꯨꯝ ꯄꯣꯠ ꯈꯔ ꯑꯣꯗꯔ ꯇꯧꯈꯤꯕꯅꯦ ꯑꯗ ꯄꯣꯠꯇꯨꯕꯨꯗꯤ ꯂꯥꯛꯑꯦ ꯑꯗꯣ ꯄꯣꯠꯇꯣ ꯆꯤꯛꯀꯜ ꯂꯣꯂꯤꯄꯣꯞꯇꯨꯗꯤ ꯌꯥꯎꯔꯛꯇꯕ ꯑꯃ ꯑꯗꯣ ꯁꯤꯁꯦ ꯄꯩꯁꯥ ꯑꯣꯏꯅ ꯍꯜꯂꯛꯀꯗꯣꯏꯔꯥ ꯅꯠꯇ꯭ꯔꯒꯅ ꯄꯣꯠꯁꯦ ꯑꯃꯨꯛꯀ ꯊꯥꯔꯛꯀꯗꯣꯏꯔꯣ ꯑꯩ ꯄꯩꯁꯥꯗꯤ ꯐꯨꯜ ꯄꯦꯠ ꯑꯣꯏꯅ ꯂꯣꯏ ꯇꯧꯖꯈ꯭ꯔꯃꯦ ꯉꯁꯥꯏ ꯑꯗꯣ ꯃꯔꯣꯟꯗꯨꯝꯇꯪ ꯑꯝꯇꯪ ꯍꯥꯏꯕꯤꯔꯛꯑꯣ